ꯑꯩꯁꯤ ꯍꯧꯖꯤꯛ ꯍꯧꯖꯤꯛ ꯂꯣꯛꯇꯥꯛ ꯌꯧꯔꯦꯕꯀꯣ ꯂꯣꯛꯇꯥꯛꯀꯤ ꯃꯐꯝꯁꯤꯡꯁꯦ ꯍꯧꯖꯤꯛ ꯀꯥꯏ ꯀꯥꯏꯗ ꯀꯣꯏꯕ ꯌꯥꯒꯦ ꯑꯃꯨꯛꯇ ꯍꯥꯏꯕꯤꯕ ꯌꯥꯒꯗ꯭ꯔꯥ ꯂꯣꯛꯇꯥꯛꯀꯤ ꯐꯨꯝꯗꯤ ꯃꯊꯛꯀꯨꯝꯕ ꯑꯗꯨꯝꯕꯁꯤꯡꯗ ꯑꯗꯨꯝ ꯆꯠꯂꯒ ꯀꯣꯏꯕ ꯌꯥꯒꯗ꯭ꯔꯥ

ꯌꯥꯝ ꯅꯨꯡꯉꯥꯏꯖꯔꯦ ꯌꯥꯝ ꯅꯨꯡꯉꯥꯏꯖꯔꯦ